ꯍꯥꯎ

ꯎꯝ ꯌꯥꯝꯅ ꯗꯤ ꯌꯥꯝꯅ ꯂꯧꯗꯦꯗ ꯃꯤ ꯑꯃꯗ ꯂꯨꯄꯥ ꯇꯔꯥ ꯇꯔꯥꯒꯤ ꯆꯥꯡ ꯂꯧꯋꯦ ꯎꯝ ꯃꯅꯥꯗꯦ ꯃꯅꯥꯗꯦ ꯑꯃꯅ ꯂꯨꯄꯥ ꯀꯨꯟ ꯂꯧꯋꯦ ꯑꯃꯅ ꯇꯔꯥ ꯂꯧꯋꯦ ꯍꯤꯅ ꯇꯔꯥ ꯂꯧꯋꯦ ꯃꯣꯇꯣꯔ ꯕꯣꯠꯅ ꯀꯨꯟ ꯂꯧꯋꯦ ꯎꯝ ꯎꯝ ꯌꯥꯏꯌꯦ ꯀꯩꯁꯨ ꯀꯥꯏꯗꯦ ꯎꯝ ꯎꯝ ꯃꯣꯏ ꯂꯅꯥꯏꯅꯁꯨ ꯐꯥꯕꯁꯨ ꯌꯥꯎꯋꯤ ꯁꯔꯀꯥꯔꯅꯁꯨ ꯐꯥꯕ ꯌꯥꯎꯋꯤ ꯎꯝ ꯍꯣꯏ